ꯍꯂꯣ ꯍꯌꯦꯡ ꯇꯥꯡ ꯀꯨꯟ ꯊꯥ ꯑꯅꯤ ꯏꯪ ꯂꯤꯁꯤꯡ ꯑꯅꯤꯒ ꯀꯨꯟꯃꯔꯤ ꯑꯁꯤꯗ ꯑꯩ ꯑꯃꯗꯤ ꯑꯩꯒꯤ ꯐꯦꯃꯦꯂꯤ ꯏꯔꯣꯡꯗꯒꯤ ꯏꯝꯐꯥꯜ ꯐꯥꯎꯕ ꯆꯠꯅꯕ ꯄ꯭ꯂꯥꯟ ꯇꯧꯖꯔꯤ ꯑꯌꯨꯛꯀꯤ ꯄꯨꯡ ꯅꯤꯄꯥꯟ ꯇꯥꯕ ꯃꯇꯝꯗ ꯑꯗꯣꯝꯅ ꯏꯔꯣꯡ ꯁꯔꯝ ꯑꯆꯧꯕ ꯄ꯭ꯔꯥꯏꯃꯥꯔꯤ ꯁ꯭ꯀꯨꯜ ꯃꯅꯥꯛꯇ ꯂꯥꯛꯄꯤꯗꯨꯅ ꯑꯩꯕꯨ ꯑꯩꯒ ꯆꯠꯃꯤꯟꯅꯒꯗꯕꯅꯤ ꯃꯐꯝ ꯑꯁꯤꯗ ꯑꯩ ꯉꯥꯏꯖꯔꯝꯂꯒꯦ ꯁꯣꯏꯕ ꯌꯥꯗꯦꯀꯣ ꯑꯌꯨꯛꯀꯤ ꯄꯨꯡ ꯅꯤꯄꯥꯟꯗꯅꯤ ꯃꯇꯝ ꯊꯦꯡꯊꯕꯤꯔꯛꯇꯅꯕ ꯍꯣꯠꯅꯕꯤꯌꯨ ꯐꯔꯦ ꯐꯔꯦ ꯌꯥꯝꯅ ꯅꯨꯡꯉꯥꯏꯖꯔꯦ ꯑꯗꯨꯗꯤ